ꯑꯩꯈꯣꯏꯒꯤ ꯈꯨꯡꯒꯪ ꯑꯁꯤꯗ ꯕꯖꯜ ꯀꯥꯡꯂꯨꯞꯁꯤꯡ ꯂꯩ ꯃꯈꯣꯏꯅ ꯀꯗꯥꯏꯗ ꯄꯨꯟꯁꯤꯜꯂꯤ ꯍꯥꯏꯕꯗꯨꯗꯤ ꯌꯨꯝ ꯑꯃꯗ ꯍꯦꯛꯇ ꯄꯨꯟꯁꯤꯜꯂꯤ ꯑꯗꯨꯒ ꯀꯃ꯭ꯌꯨꯅꯤꯇꯤ ꯍꯣꯝ ꯑꯃꯗꯁꯨ ꯍꯦꯛꯇ ꯄꯨꯟꯁꯤꯜꯂꯤ ꯑꯗꯨꯒ ꯃꯈꯣꯏꯅ ꯁꯤꯖꯤꯟꯅꯕ ꯈꯨꯠꯂꯥꯏ ꯈꯔ ꯍꯥꯏꯔꯗꯤ ꯍꯥꯔꯃꯣꯅꯤꯌꯝ ꯍꯥꯏꯕꯁꯤ ꯀꯤꯕꯣꯔꯠ ꯏꯟꯁꯇ꯭ꯔꯨꯃꯦꯟ ꯑꯃꯅꯤ ꯃꯁꯤꯅ ꯈꯣꯟꯖꯦꯜꯕꯨ ꯅꯨꯡꯁꯤꯍꯜꯂꯤ ꯇꯕ꯭ꯂꯥ ꯍꯥꯏꯕꯁꯤꯅ ꯗ꯭ꯔꯝꯁ ꯑꯅꯤ ꯁꯤꯖꯤꯟꯅꯔꯒ ꯇꯥꯟꯊꯥ ꯆꯥꯅ ꯌꯩꯕꯅꯤ ꯙꯨꯂꯣꯛ ꯍꯥꯏꯕꯁꯤꯅ ꯗ꯭ꯔꯝꯁ ꯑꯅꯤ ꯑꯅꯤ ꯁꯤꯖꯤꯟꯅꯔꯒ ꯑꯣꯛꯁ ꯑꯃꯁꯨꯡ ꯗꯦꯕꯣꯁꯅꯤꯌꯦꯜ ꯏꯁꯩ ꯁꯦꯝꯕꯅꯤ ꯃꯟꯖꯤꯔꯥ ꯍꯥꯏꯕꯁꯤꯅ ꯔꯥꯏꯊꯤꯅꯤꯛ ꯏꯂꯤꯃꯦꯟ ꯑꯃ ꯍꯥꯞꯆꯤꯟꯕ ꯑꯄꯤꯛꯄ ꯈꯨꯠꯅ ꯁꯦꯝꯕꯅꯤ ꯀꯔꯇꯟ ꯍꯥꯏꯕꯁꯤꯗꯤ ꯎꯒꯤ ꯀ꯭ꯂꯤꯞꯄꯔꯁꯤꯡꯅ ꯕꯤꯠ ꯑꯃ ꯄꯤꯕꯅꯤ ꯇꯝꯕꯨꯔꯥ ꯑꯁꯤꯅꯆꯤꯡꯕꯅꯤ